ꯁꯤ ꯑꯦꯝꯒꯤ ꯆꯥꯎꯈꯠꯄ ꯃꯇꯨꯡ ꯏꯟꯅ ꯑꯥꯏ ꯇꯤ ꯁꯦꯛꯇꯔ ꯑꯃꯁꯨꯡ ꯐꯥꯔꯃꯁꯤꯇꯤꯀꯜꯒꯤ ꯁꯦꯛꯇꯔ ꯑꯃꯁꯨꯡ ꯏ꯭ꯌꯨꯔꯣ ꯏꯁꯄꯦꯁ ꯁꯦꯛꯇꯔ ꯃꯦꯅꯨꯐꯦꯛꯆꯔꯤꯡ ꯁꯦꯛꯇꯔꯗ ꯌꯥꯝ ꯑꯍꯣꯡꯕ ꯂꯥꯛꯍꯜꯂꯤ ꯑꯃꯁꯨꯡ ꯕꯤꯖꯤꯅꯦꯁ ꯕꯤꯖꯤꯅꯦꯁ ꯇꯧꯕ ꯑꯅꯧꯕꯁꯤꯡꯒꯤꯁꯨ ꯃꯣꯏꯁꯨ ꯑꯐꯕ ꯆꯥꯟꯁ ꯑꯃ ꯄꯤꯌꯦ